ꯄꯥꯡꯉꯝꯕ ꯅꯤꯂꯀꯃꯜ ꯁꯤꯡ ꯃꯍꯥꯛꯅ ꯏꯍꯥꯟ ꯍꯥꯟꯅ ꯃꯅꯤꯄꯨꯔꯒꯤ ꯑꯣꯏꯅ ꯑꯣꯂꯤꯝꯄꯤꯛ ꯁꯥꯟꯅꯈꯤ ꯃꯍꯥꯛꯀꯤ ꯃꯁꯥꯟꯅ ꯑꯁꯤꯅ ꯍꯣꯛꯀꯤꯅꯤ ꯑꯗꯨꯒ ꯃꯦꯔꯤ ꯀꯣꯝ ꯃꯍꯥꯛ ꯕ꯭ꯔꯣꯟꯖ ꯃꯦꯗꯜ ꯂꯧꯈꯤ ꯇꯨ ꯊꯥꯎꯖꯟ ꯇ꯭꯭ꯋꯦꯜꯞꯇ ꯑꯣꯂꯤꯝꯄꯤꯛ ꯋꯨꯃꯦꯟ ꯕꯣꯛꯁꯤꯡ ꯀꯦꯇꯦꯒꯣꯔꯤꯗ ꯑꯗꯨꯒ ꯁꯥꯏꯈꯣꯝ ꯃꯤꯔꯥꯕꯥꯏ ꯆꯅꯨ ꯃꯍꯥꯛ ꯑꯁꯤ ꯁꯤꯜꯕꯔ ꯃꯦꯗꯜ ꯐꯪꯈꯤ ꯇꯨ ꯊꯥꯎꯖꯟ ꯇ꯭ꯋꯦꯟꯇꯤꯒꯤ ꯇꯣꯀꯤꯌꯣ ꯑꯣꯂꯦꯝꯄꯤꯛ ꯋꯨꯃꯦꯟꯁ ꯋꯦꯠꯂꯤꯐꯇꯤꯡꯗ